ꯃꯊꯥꯏ ꯊꯥꯏꯅ ꯃꯃꯥꯡꯉꯩꯗꯗꯤ ꯃꯩ ꯑꯁꯤ ꯌꯥꯝꯅ ꯂꯩꯅꯔꯝꯗꯕꯅ ꯏꯃꯨꯡ ꯈꯨꯗꯤꯡꯒꯤ ꯃꯩ ꯊꯥꯟꯕꯒꯤ ꯑꯋꯥꯠꯄ ꯂꯩꯕꯅ ꯃꯔꯝ ꯑꯣꯏꯔꯒ ꯊꯋꯥꯟꯃꯤꯆꯥꯛ ꯑꯁꯤ ꯃꯌꯦꯛ ꯁꯦꯡꯅ ꯎꯕ ꯉꯝꯃꯤ ꯑꯗꯨꯕꯨ ꯍꯧꯖꯤꯛꯇꯤ ꯆꯥꯎꯈꯠꯂꯕꯅꯤꯅ ꯏꯃꯨꯡ ꯈꯨꯗꯤꯡꯒꯤ ꯃꯩ ꯊꯥꯟꯅꯔꯕꯅꯤꯅ ꯊꯋꯥꯟꯃꯤꯆꯥꯛ ꯑꯁꯤ ꯃꯌꯦꯛ ꯁꯦꯡꯅ ꯎꯕ ꯉꯝꯗꯕꯅꯦ